ꯀꯨꯟꯖꯃꯅꯤ ꯗꯣꯟꯕꯣꯏ ꯕꯣꯌꯥꯏ ꯕꯣꯆꯥ ꯔꯤꯇꯥ ꯔꯦꯈꯥ ꯇꯥꯅꯤꯌꯥ ꯑꯥꯔꯕꯤꯟ ꯁꯣꯐꯤꯌꯥ ꯒꯨꯅꯣ ꯀꯦꯇꯨ ꯏꯉꯣꯆꯥ ꯇꯥꯃꯣ ꯁꯨꯟꯗꯔꯤ ꯏꯜꯂꯤ ꯗꯌꯥꯃꯣꯏ ꯕꯤꯕꯤ ꯗꯥꯝꯆꯥ ꯄ꯭ꯔꯥꯁꯥꯟ ꯃꯥꯁꯤ ꯁꯤꯇꯜ ꯃꯦꯝꯆꯥ ꯄꯥꯔꯁ